ꯄꯥꯎꯆꯦ ꯑꯁꯤꯅ ꯑꯩꯈꯣꯏꯒꯤ ꯂꯩꯔꯤꯕ ꯂꯝꯗꯝ ꯑꯁꯤꯒꯤ ꯑꯥꯔꯠ ꯑꯃꯁꯨꯡ ꯑꯥꯔꯇꯤꯁꯁꯤꯡꯒꯤ ꯃꯇꯦꯡ ꯑꯗꯨꯛꯀꯤ ꯃꯇꯤꯛ ꯌꯥꯝꯅ ꯄꯥꯡꯏ ꯃꯃꯥꯡꯗ ꯑꯩꯈꯣꯏꯒꯤ ꯑꯥꯔꯇꯤꯁꯁꯤꯡ ꯑꯁꯤ ꯂꯝꯗꯝ ꯑꯁꯣꯝꯒꯤ ꯀꯧꯅꯥ ꯀ꯭ꯔꯥꯐꯀꯤꯗ ꯑꯦꯋꯥꯔꯠ ꯐꯪꯕ ꯃꯌꯥꯝ ꯑꯃ ꯌꯥꯎꯈꯔꯦ ꯑꯗꯣ ꯂꯝꯗꯝ ꯑꯁꯤꯒꯤ ꯂꯩꯔꯤꯕ ꯃꯅꯤꯄꯨꯔꯒꯤ ꯃꯤꯌꯥꯝꯗ ꯈꯪꯍꯜꯂꯤ ꯑꯃꯗꯤ ꯈꯣꯡꯎꯞ ꯁꯥꯗꯨꯅ ꯅꯦꯁꯅꯦꯜ ꯑꯃꯗꯤ ꯅꯦꯁꯅꯦꯜꯒꯤ ꯊꯥꯛꯇ ꯑꯦꯋꯥꯔꯠ ꯐꯪꯕ ꯃꯌꯥꯝ ꯑꯃꯁꯨ ꯀꯛꯆꯤꯡꯗꯒꯤ ꯌꯥꯎꯈꯔꯦ ꯑꯗꯨꯗꯩ ꯕꯦꯝꯕꯨꯒꯤ ꯄꯣꯊꯣꯛ ꯑꯁꯨꯃꯥꯏꯅ ꯂꯩꯔꯤꯕ ꯂꯝꯗꯝ ꯑꯁꯣꯝꯒꯤ ꯑꯥꯔꯇꯤꯁꯁꯤꯡ ꯑꯁꯤꯕꯨ ꯑꯩꯈꯣꯏ ꯄꯥꯎꯆꯦꯗ ꯍꯥꯞꯄꯒ ꯃꯅꯤꯄꯨꯔꯒꯤ ꯑꯃꯗꯤ ꯚꯥꯔꯠꯀꯤ ꯃꯤꯌꯥꯝ ꯈꯨꯗꯤꯡꯗ ꯃꯇꯦꯡ ꯌꯧꯍꯟꯗꯨꯅ ꯃꯍꯥꯛꯄꯨ ꯁꯛ ꯇꯥꯛꯄ ꯑꯁꯨꯃꯥꯏꯅ ꯇꯧꯔꯒ ꯃꯇꯦꯡ ꯃꯌꯥꯝ ꯑꯃ ꯄꯥꯡꯈꯔꯦ